ꯄꯥꯡꯊꯣꯛꯄꯒꯦ ꯍꯥꯏꯕꯗꯤ ꯂꯧꯎꯁꯤꯡꯅ ꯌꯣꯠꯄꯥꯛ ꯀꯨꯝꯕ ꯁꯣꯔꯤꯒꯨꯝꯕ ꯑꯗꯨꯒꯨꯝꯕ ꯁꯤꯖꯤꯟꯅꯩ ꯑꯗꯒꯤ ꯌꯣꯠꯄꯥꯛꯁꯤꯅ ꯃꯣꯏꯅ ꯗꯤꯛ ꯇꯧꯅꯤꯡꯉꯥꯏ ꯂꯧꯗꯨ ꯗꯤꯛ ꯇꯧꯅꯤꯡꯉꯥꯏ ꯑꯗꯨ ꯃꯣꯏꯅꯁꯨ ꯒꯥꯔꯤ ꯇ꯭ꯔꯦꯛꯇꯔꯅꯁꯨ ꯂꯧ ꯗꯤꯛ ꯇꯧꯅꯤꯡꯉꯥꯏ ꯇ꯭ꯔꯦꯛꯇꯔꯁꯨ ꯁꯤꯖꯤꯟꯅꯩ ꯑꯗꯨ ꯅꯠꯇ꯭ꯔꯒꯅ ꯂꯧ ꯂꯤꯡꯅꯤꯡꯉꯥꯏꯒꯤ ꯒꯥꯔꯤ ꯇ꯭ꯔꯦꯛꯇꯔꯁꯨ ꯃꯦꯆꯤꯟꯁꯨ ꯂꯩꯌꯦ ꯑꯗꯨꯒ ꯂꯧ ꯂꯣꯛꯄ ꯃꯇꯝꯗ ꯁꯣꯔꯤ ꯑꯃꯅ ꯑꯗꯨꯝ ꯂꯧ ꯀꯛꯇꯧꯕ ꯀꯛꯇꯧꯕ ꯑꯗꯨ ꯑꯗꯨ ꯁꯤꯖꯤꯟꯅꯩ ꯑꯗ ꯑꯩ ꯑꯁꯤꯒꯨꯝꯕ ꯈꯨꯠꯁꯥꯒ ꯈꯨꯠꯂꯥꯏꯁꯤꯡꯁꯦ ꯃꯃꯤꯡꯁꯨ ꯐꯖꯅ ꯐꯣꯡꯗꯣꯛꯄꯁꯨ ꯉꯝꯂꯣꯏ ꯑꯗꯨꯒꯤ ꯑꯩ ꯁꯤ ꯍꯥꯏꯕ ꯉꯝꯗ꯭ꯔꯦ